ꯍꯂꯣ ꯑꯩꯈꯣꯏ ꯃꯅꯤꯄꯨꯔꯗ ꯂꯝ ꯀꯣꯏꯕ ꯂꯥꯛꯆꯕꯅꯦ ꯑꯗꯨꯗ ꯑꯩꯈꯣꯏ ꯃꯅꯤꯄꯨꯔꯒꯤ ꯑꯩꯈꯣꯏꯒꯤ ꯍꯦꯟꯗꯤ ꯀ꯭ꯔꯥꯐꯀꯤ ꯄꯣꯠꯁꯤ ꯌꯥꯝꯅ ꯆꯥꯎꯈꯠꯂꯦ ꯍꯥꯏꯕ ꯄꯥꯎ ꯇꯥꯕ ꯑꯗꯨꯅ ꯑꯩꯈꯣꯏꯒꯤ ꯄꯣꯠꯆꯩ ꯈꯔ ꯂꯧꯖꯅꯤꯡꯕ ꯑꯗꯨꯒꯤ ꯐꯣꯟꯁꯤ ꯇꯧꯖꯔꯛꯄꯅꯤ ꯑꯩꯈꯣꯏ ꯀꯧꯅꯥꯅ ꯁꯥꯕ ꯑꯩꯈꯣꯏꯒꯤ ꯐꯛꯀꯨꯝꯕ ꯅꯨꯡꯇꯤꯒꯤ ꯅꯨꯄꯤꯅ ꯄꯥꯏꯕ ꯌꯥꯟꯕ ꯌꯥꯕ ꯕꯦꯛꯀꯨꯝꯕ ꯁꯤꯒꯨꯝꯕ ꯄꯥꯝꯕ ꯑ ꯑꯗꯨ ꯑꯩꯈꯣꯏꯒꯤ ꯐꯛꯁꯦ ꯃꯃꯟꯗꯣ ꯑꯩꯈꯣꯏꯒꯤ ꯄꯣꯠ ꯌꯥꯝ ꯁꯥꯡꯕ ꯄꯥꯛꯄꯗꯨ ꯍꯥꯏꯕꯤꯌꯨ ꯃꯃꯟꯗꯨꯁꯨ ꯍꯥꯏꯐꯦꯠꯇꯪ ꯍꯥꯏꯕꯤꯌꯨ

ꯎꯝ ꯑꯇꯣꯞ ꯑꯇꯣꯞꯄ ꯑꯩꯈꯣꯏꯒꯤ ꯀꯧꯅꯥꯒꯤ ꯄꯣꯠꯁꯛꯁꯤꯗꯤ ꯀꯔꯝ ꯀꯔꯝꯕ ꯑꯣ ꯑꯗꯨꯗꯤ ꯈꯔ ꯌꯥꯝ ꯂꯧꯒꯗꯕꯅꯤꯅ ꯗꯤꯁꯀꯥꯎꯟꯁꯨ ꯈꯔ ꯄꯤꯕ ꯇꯥꯔꯦ

ꯑꯣ ꯑꯩꯈꯣꯏꯒꯤ ꯗꯨꯀꯥꯟ ꯃꯐꯝꯒꯨꯝꯕ ꯀꯩꯒꯨꯝꯕꯗꯤ ꯈꯔ ꯍꯥꯏꯕꯤꯔꯛꯑꯣ ꯀꯗꯥꯏ ꯋꯥꯏꯗ ꯂꯥꯛꯆꯧꯒꯦ ꯍꯥꯏꯕꯗꯨ ꯑ ꯐꯔꯦ ꯐꯔꯦ ꯑꯗꯨꯗꯤ ꯑꯃꯨꯛ ꯂꯥꯛꯄꯗ ꯑꯃꯨꯛ ꯀꯣꯜ ꯇꯧꯖꯔꯛꯑꯒꯦ ꯑꯗꯨꯗꯤ